ꯂꯤꯒꯦꯜ ꯗꯣꯀꯨꯃꯦꯟꯁꯤꯡ ꯂꯧꯊꯣꯛꯄꯒꯤ ꯃꯇꯥꯡꯗ ꯑꯩꯒꯤ ꯑꯦꯛꯁꯄꯤꯔꯤꯌꯦꯟꯁ ꯍꯥꯏꯔꯒꯗꯤ ꯑꯍꯥꯟꯕꯗ ꯑꯩ ꯐꯣꯝ ꯑꯃ ꯂꯧꯋꯤ ꯐꯣꯝ ꯑꯗꯨ ꯐꯖꯅ ꯃꯦꯟꯁꯥꯜꯂꯤ ꯃꯦꯟꯁꯤꯟꯂꯕ ꯃꯇꯨꯡꯗ ꯐꯣꯝ ꯑꯗꯣ ꯄꯤꯁꯤꯟꯈꯤꯅꯕꯒꯤꯗꯃꯛꯇ ꯀꯔꯤ ꯀꯔꯤ ꯗꯣꯀꯨꯃꯦꯟꯁꯤꯡ ꯆꯪꯕꯅꯣ ꯍꯥꯏꯕꯗꯨ ꯆꯦꯛ ꯇꯧꯋꯤ ꯈꯨꯗꯝ ꯑꯣꯏꯅ ꯑꯩꯒꯤ ꯁꯛꯇꯥꯛ ꯆꯦ ꯑꯣꯏꯕ ꯌꯥꯕ ꯄꯥꯟ ꯀꯥꯔꯗ ꯑꯥꯙꯔ ꯀꯥꯔꯗ ꯃꯈꯣꯏꯅ ꯄꯥꯜꯂꯝꯃꯒꯗꯤ ꯃꯗꯨꯒꯨꯝꯕꯗꯣ ꯑꯩꯅ ꯏꯟꯀ꯭ꯂꯣꯁ ꯇꯧꯋꯤ ꯑꯗꯨꯒ ꯃꯈꯣꯏꯗ ꯑꯃꯨꯛ ꯄꯤꯁꯤꯜꯂꯤ ꯃꯗꯨ ꯂꯧꯊꯣꯛꯄꯗ ꯑꯋꯥꯕ ꯑꯣꯏ ꯁꯦꯡꯅ ꯃꯔꯝꯗꯤ ꯀꯔꯤꯒꯤꯅꯣ ꯍꯥꯏꯕ ꯃꯇꯝꯗ ꯃꯈꯣꯏꯅ ꯑꯩꯈꯣꯏꯗ ꯗꯣꯀꯨꯃꯦꯟ ꯑꯗꯨ ꯈꯨꯗꯛꯇ ꯁꯤꯟꯅꯕꯤꯔꯛꯇꯦ ꯃꯇꯝ ꯌꯥꯝꯅ ꯆꯪꯉꯤ ꯀꯔꯤꯒꯨꯝꯕ ꯑꯩꯅ ꯃꯈꯣꯏꯗ ꯄꯩꯁꯥꯒꯨꯝꯕ ꯄꯤꯔꯒꯗꯤ ꯈꯨꯗꯛꯇ ꯄꯤꯔꯛꯈꯤꯕꯁꯨ ꯌꯥꯏ ꯑꯗꯨ ꯅꯠꯇꯗꯅ ꯄꯩꯁꯥ ꯂꯩꯖꯗꯕ ꯑꯋꯥꯕ ꯀꯅꯥꯒꯨꯝꯕ ꯑꯃꯗꯗꯤ ꯀꯨꯏꯅ ꯁꯥꯡꯅ ꯆꯪꯍꯜꯂꯤ ꯍꯥꯏꯕꯗꯤ ꯑꯩꯅ ꯂꯤꯒꯦꯜ ꯗꯣꯀꯨꯃꯦꯟꯗꯨꯕꯨ ꯁꯤꯖꯤꯟꯅꯅꯕꯒꯤꯗꯃꯛꯇ ꯃꯇꯝ ꯑꯃ ꯄꯤꯕꯗꯣ ꯃꯗꯨ ꯂꯥꯟꯊꯣꯛꯈꯤꯕꯁꯨ ꯀꯣꯡꯒꯥꯏ ꯑꯃꯅꯤ ꯑꯗꯨꯒ ꯗꯣꯀꯨꯃꯦꯟ ꯑꯗꯣ ꯃꯗꯨ ꯂꯧꯊꯣꯛꯅꯕꯒꯤꯗꯃꯛꯇ ꯑꯩꯅ ꯃꯔꯨ ꯑꯣꯏꯅ ꯗꯤ ꯁꯤ ꯑꯣꯐꯤꯁꯇꯁꯨ ꯆꯠꯂꯤ ꯑꯗꯨꯒ ꯀꯔꯤꯒꯨꯝꯕꯗꯅ ꯀꯣꯔꯠꯇꯁꯨ ꯆꯠꯄ ꯌꯥꯎꯋꯤ ꯀꯔꯤꯒꯤꯗꯃꯛꯇ ꯑꯩꯅ ꯗꯤ ꯁꯤꯗ ꯆꯠꯂꯤꯅꯣ ꯍꯥꯏꯔꯒꯗꯤ ꯗꯤ ꯁꯤꯗ ꯑꯩꯅ ꯑꯩꯅ ꯐꯪꯅꯤꯡꯂꯤꯕ ꯗꯣꯀꯨꯃꯦꯟ ꯁꯤꯡꯗꯨ ꯐꯣꯔꯃꯦꯂꯥꯏꯖ ꯑꯣꯏꯔꯕ ꯔꯥꯏꯇꯟ ꯑꯣꯏꯔꯕ ꯗꯣꯀꯨꯃꯦꯟ ꯈꯨꯗꯝ ꯑꯣꯏꯅ ꯑꯣ ꯕꯤ ꯁꯤꯒꯨꯝꯕ ꯑꯗꯨꯒ ꯗꯣꯃꯤꯁꯥꯏꯜ ꯁꯥꯔꯇꯤꯐꯤꯀꯦꯠ ꯀꯨꯝꯕ ꯃꯁꯤꯒꯨꯝꯕꯁꯤ ꯃꯈꯣꯏꯅ ꯑꯗꯨꯝ ꯄꯤꯕ ꯉꯝꯃꯤ ꯑꯗꯨꯒꯤ ꯃꯊꯛꯇ ꯑꯩꯅ ꯑꯦꯐꯤꯗꯦꯚꯤꯠꯀꯨꯝꯕ ꯇꯥꯟꯅꯒꯦ ꯍꯥꯏꯔꯕꯗꯤ ꯑꯩ ꯀꯣꯔꯠꯇ ꯆꯠꯂꯤ ꯀꯣꯔꯠꯇ ꯆꯠꯂꯕ ꯃꯇꯨꯡꯗ ꯃꯈꯣꯏꯗ ꯑꯩꯒꯤ ꯆꯪꯕ ꯗꯣꯀꯨꯃꯦꯟꯁꯤꯡ ꯄꯤꯁꯤꯜꯂꯒ ꯂꯣꯧꯋꯤ ꯃꯁꯨꯃꯥꯏꯅ ꯇꯧꯕ ꯃꯇꯝꯁꯤꯗ ꯑꯋꯥꯕꯗꯤ ꯇꯁꯦꯡꯅ ꯑꯣꯏ ꯇꯁꯦꯡꯅ ꯑꯋꯥꯕ ꯑꯣꯏꯔꯤꯕꯁꯦ ꯃꯈꯣꯏꯅ ꯑꯩꯈꯣꯏꯗꯒꯤ ꯄꯩꯁꯥ ꯄꯥꯝꯃꯤ ꯄꯩꯁꯥ ꯄꯤꯗ꯭ꯔꯕꯗꯤ ꯌꯥꯝꯅ ꯀꯨꯏꯅ ꯆꯪꯍꯜꯂꯤ ꯃꯁꯤꯅꯅꯤ ꯈꯨꯗꯣꯡ ꯆꯥꯗꯕ ꯂꯩꯔꯤꯕꯁꯦ